ꯍꯟꯗꯛꯁꯦ ꯑꯩꯅ ꯗꯁꯕꯤꯟ ꯑꯃꯈꯛ ꯂꯧꯔꯨꯏ ꯍꯥꯏꯕ ꯐꯠꯇꯕ ꯃꯌꯥꯝꯗꯣ ꯏꯃꯨꯡꯗ ꯁꯨꯝ ꯊꯝꯕꯗꯣ ꯈꯨꯗꯛ ꯈꯨꯗꯛꯀꯤ ꯅꯪꯅꯕ ꯍꯣꯠꯅꯔ ꯀꯥꯟꯁꯤꯗ ꯗꯁꯕꯤꯟꯗꯨꯅ ꯈꯔ ꯅꯛꯂꯒꯗꯤ ꯊꯨꯅ ꯄꯤꯕ ꯊꯝꯕ ꯌꯥꯏ ꯑꯗꯨꯒꯤ ꯑꯊꯨꯕꯤꯒꯤꯅꯦ ꯉꯁꯥꯏꯗꯣ ꯗꯁꯕꯤꯟ ꯑꯃ ꯂꯩꯔꯨꯔꯦ ꯗꯁꯕꯤꯟꯁꯤ ꯑꯐꯕ ꯄ꯭ꯂꯥꯁꯇꯤꯛ ꯑꯣꯏꯔꯣꯏꯗꯕꯩꯅꯤ ꯈꯪꯗꯦ ꯀꯔꯤꯅꯣ ꯃꯥꯁꯦ ꯍꯥꯞꯄꯗ ꯅꯨꯡꯉꯥꯏꯇꯕ ꯈꯔ ꯀꯔꯤ ꯍꯥꯏꯗꯧꯅꯣ ꯑꯗ ꯑꯃꯣꯠꯄ ꯄꯛꯁꯤꯟꯕ ꯆꯥꯝꯊꯣꯛꯄ ꯈꯣꯠꯇꯣꯛꯄ ꯇꯧꯕꯁꯨ ꯍꯦꯛ ꯈꯨꯗꯣꯡ ꯆꯥꯗꯕ ꯄꯥꯏꯔꯨꯔꯦ ꯍꯦꯛ ꯈꯔ ꯊꯨꯅ ꯇꯦꯛꯀꯟꯕ ꯒꯨꯝꯕ ꯑꯗꯨ ꯅꯨꯡꯉꯥꯏꯇꯕꯗꯩ ꯑꯩꯁꯦ ꯗꯁꯕꯤꯟꯗꯨ ꯑꯃꯨꯛ ꯃꯐꯝ ꯆꯥꯅ ꯑꯃꯨꯛ ꯃꯐꯝ ꯑꯃꯨꯛ ꯍꯣꯡꯗꯣꯛ ꯍꯣꯡꯖꯤꯟ ꯇꯧꯔꯦ ꯑꯗꯣ ꯑꯃꯨꯛ ꯃꯗꯨꯒꯤ ꯀꯥꯏꯊꯣꯛ ꯀꯥꯏꯁꯤꯟ ꯑꯗꯒꯤ ꯐꯠꯇꯕ ꯍꯥꯞꯆꯤꯜꯂꯨꯔꯒ ꯅꯞꯁꯤꯟꯈꯤꯕꯒꯤ ꯑꯗꯒꯤ ꯐꯠꯇꯕꯗꯨ ꯀꯨꯏꯅ ꯍꯥꯞꯆꯤꯜꯂꯨꯔꯒꯗꯤ ꯑꯃꯨꯛ ꯅꯝꯊꯤꯕ ꯀꯩꯗꯧꯕ ꯂꯥꯛꯀꯗ꯭ꯔꯥ ꯑꯗꯨꯒꯨꯝꯕꯩ ꯈꯨꯗꯣꯡ ꯆꯥꯗꯕ ꯊꯥꯡꯗꯣꯛ ꯊꯥꯡꯖꯤꯟ ꯑꯩꯅ ꯐꯅꯌꯥꯝꯅ ꯇꯧꯔꯦ ꯑꯗꯣ ꯍꯩꯗꯣꯛ ꯍꯩꯖꯤꯟ ꯇꯧꯔꯒꯁꯨ ꯑꯃꯣꯠꯄꯗꯣ ꯁꯦꯡꯗꯣꯛ ꯁꯦꯡꯖꯤꯟ ꯑꯃ ꯌꯥꯝꯅ ꯗꯔꯀꯥꯔ ꯇꯥꯔꯛꯄ ꯁꯤꯒꯨꯝꯕꯁꯦ ꯅꯨꯡꯉꯥꯏꯇꯕ ꯀꯔꯤꯒꯨꯝꯕ ꯃꯇꯝꯗ ꯑꯩꯉꯣꯟꯗ ꯑꯗꯨꯝ ꯂꯥꯛꯦ ꯑꯗꯨꯒꯤꯅꯤꯗ ꯗꯁꯕꯤꯟꯒꯤ ꯀꯥꯟꯅꯕ ꯂꯩꯔꯒꯁꯨ ꯑꯩꯉꯣꯟꯗ ꯈꯨꯗꯣꯡ ꯆꯥꯗꯕ ꯈꯔ ꯑꯗꯨꯛ ꯊꯦꯡꯅꯩ ꯑꯗꯩ ꯇꯣꯏꯅ ꯇꯣꯏꯅ ꯄꯨꯊꯣꯛꯇ ꯌꯥꯗꯕ ꯑꯗꯩꯗꯤ ꯑꯉꯥꯡꯁꯤꯡꯅ ꯈꯡꯗꯕꯒꯤ ꯃꯣꯏꯁꯦ ꯐꯠꯇꯕ ꯄꯣꯠ ꯅꯝꯊꯤꯕ ꯄꯣꯠ ꯍꯦꯛ ꯍꯥꯞꯆꯤꯜꯂꯝꯕ ꯑꯗꯩ ꯁꯦꯡꯗꯣꯛ ꯍꯧꯗ꯭ꯔꯒꯗꯤ ꯑꯗꯨꯁꯨ ꯑꯄꯨꯝ ꯑꯁꯥ ꯃꯅꯝ ꯏꯃꯨꯡꯗ ꯍꯦꯛ ꯁꯟꯗꯣꯛꯄ ꯒꯨꯝꯕ ꯑꯗꯨ ꯈꯨꯗꯣꯡ ꯆꯥꯗꯕ ꯃꯌꯥꯝ ꯑꯃ ꯑꯩ ꯊꯦꯡꯅꯖꯩ ꯑꯗꯩ ꯊꯦꯡꯅꯔꯤꯕ ꯃꯌꯥꯝꯗꯣ ꯍꯧꯖꯤꯛꯇꯤ ꯀꯣꯛꯅꯕ ꯑꯩꯅ ꯑꯐꯕ ꯃꯈꯜ ꯊꯤꯁꯤꯔꯥ ꯍꯥꯏꯗꯅ ꯁꯨꯝ ꯈꯟꯕ ꯑꯗꯨ ꯗꯁꯕꯤꯟ ꯍꯣꯏ ꯗꯁꯕꯤꯟꯗꯁꯨ ꯃꯈꯜ ꯑꯐꯕ ꯐꯠꯇꯕ ꯅꯥꯏꯔꯝꯒꯅꯤ ꯑꯗꯣ ꯑꯩꯅ ꯂꯧꯔꯨꯔꯤꯕ ꯗꯁꯕꯤꯟꯁꯦ ꯑꯐꯕ ꯑꯣꯏꯔꯃꯗꯕꯒꯤ ꯑꯩ ꯈꯤꯇꯪ ꯅꯨꯡꯉꯥꯏꯇꯕ ꯑꯗꯨꯒꯤꯅꯤꯗ